ꯑꯩꯈꯣꯏꯅ ꯍꯧꯖꯤꯛꯀꯤ ꯅꯥꯒ꯭ꯔꯤꯛꯁꯤꯡꯕꯨ ꯉꯥꯛ ꯁꯦꯟꯅꯕꯒꯤꯗꯃꯛꯇ ꯃꯈꯣꯏꯁꯤꯡ ꯑꯁꯤꯕꯨ ꯑꯐꯕ ꯂꯝꯕꯤꯗ ꯄꯨꯔꯛꯅꯕꯒꯤꯗꯃꯛꯇ ꯂꯥꯏꯔꯤꯛ ꯂꯥꯏꯁꯨ ꯇꯝꯍꯟꯕ ꯃꯊꯧ ꯇꯥꯏ ꯗꯤꯁꯤꯕ꯭ꯂꯤꯟ ꯃꯁꯛ ꯈꯪꯍꯟꯕ ꯇꯥꯏ ꯏꯖꯨꯀꯦꯁꯟꯒꯤ ꯃꯉꯥꯜ ꯌꯥꯎꯗꯅ ꯃꯈꯣꯏꯁꯤꯡꯕꯨ ꯑꯐꯕ ꯂꯝꯕꯤꯗ ꯄꯨꯔꯛꯄ ꯑꯗꯨꯛꯀꯤ ꯃꯇꯤꯛ ꯋꯥꯅꯤ ꯃꯈꯣꯏꯁꯤꯡꯕꯨ ꯂꯥꯏꯔꯤꯛ ꯂꯥꯏꯁꯨ ꯌꯥꯝꯅ ꯂꯥꯏꯔꯤꯛ ꯂꯥꯏꯁꯨ ꯇꯝꯅꯕ ꯑꯣꯖꯥꯁꯤꯡꯅ ꯇꯥꯛꯂꯛꯂꯤꯕ ꯈꯣꯠꯂꯛꯂꯤꯕ ꯈꯨꯗꯤꯡꯃꯛ ꯑꯗꯣ ꯃꯈꯣꯏꯅ ꯃꯨꯟꯅ ꯇꯥꯗꯨꯅ ꯑꯣꯖꯥꯁꯤꯡ ꯂꯩꯔꯤꯕ ꯏꯃꯨꯡ ꯃꯅꯨꯡ ꯈꯨꯗꯤꯡꯃꯛꯄꯨ ꯗꯤꯁꯤꯄ꯭ꯂꯤꯟ ꯅꯥꯏꯅ ꯇꯧꯔꯕꯗꯤ ꯃꯈꯣꯁꯤꯡ ꯑꯗꯨꯕꯨ ꯌꯥꯝꯅ ꯑꯗꯨꯛꯀꯤ ꯃꯇꯤꯛ ꯑꯐꯕ ꯂꯝꯕꯤꯗ ꯄꯨꯔꯛꯄ ꯉꯝꯒꯅꯤ ꯑꯗꯨꯒ ꯍꯧꯖꯤꯛꯀꯤ ꯃꯇꯝꯗ ꯑꯣꯏꯔꯤꯕ ꯂꯥꯏꯔꯤꯛ ꯂꯥꯏꯁꯨ ꯇꯝꯗꯕ ꯑꯌꯥꯝꯕ ꯑꯁꯤꯒꯨꯝꯕ ꯀꯌꯥꯁꯤꯡꯁꯤꯅꯥ ꯍꯧꯖꯤꯛꯀꯤ ꯃꯇꯝꯗ ꯍꯨꯔꯥꯟ ꯆꯤꯟꯊꯤ ꯀꯌꯥ ꯇꯧꯔꯛꯂꯤꯕ ꯐꯠꯇꯕ ꯀꯌꯥ ꯑꯣꯏꯔꯛꯂꯤꯕ ꯑꯗꯨꯗꯒꯤ ꯂꯥꯏꯔꯤꯛ ꯂꯥꯏꯁꯨ ꯌꯥꯝꯅ ꯍꯩꯔꯒ ꯃꯊꯧ ꯁꯔꯀꯥꯔꯒꯤ ꯃꯊꯧ ꯐꯪꯗꯅ ꯂꯩꯔꯤꯕ ꯀꯌꯥꯁꯤꯡꯁꯤꯅ ꯀꯌꯥꯁꯤꯡ ꯑꯁꯤꯕꯨ ꯁꯔꯀꯥꯔꯅ ꯐꯦꯛꯇꯔꯤ ꯀꯌꯥ ꯂꯤꯡꯈꯠꯇꯨꯅ ꯒꯣꯚꯔꯟꯃꯦꯟ ꯖꯣꯞꯇꯕꯨ ꯅꯠꯇ꯭ꯔꯁꯨ ꯄ꯭ꯔꯥꯏꯚꯦꯠꯀꯤ ꯑꯣꯏꯔꯕꯁꯨ ꯃꯁꯥ ꯃꯁꯥꯒꯤ ꯃꯊꯧ ꯀꯌꯥ ꯄꯤꯕꯤꯔꯕꯗꯤ ꯍꯧꯖꯤꯛꯀꯤ ꯑꯣꯏꯔꯛꯂꯤꯕ ꯃꯥꯂꯦꯝꯒꯤ ꯀꯔꯞꯁꯟ ꯀꯌꯥꯁꯦ ꯍꯟꯊꯔꯛꯄ ꯉꯝꯕꯒꯤ ꯆꯥꯡ ꯀꯌꯥꯁꯨ ꯂꯩꯒꯅꯤ ꯑꯗꯨꯇ ꯅꯠꯇꯅ ꯂꯥꯏꯔꯤꯛ ꯂꯥꯏꯁꯨ ꯇꯝꯗꯅ ꯀꯌꯥ ꯑꯃ ꯂꯩꯔꯤꯕ ꯄꯣꯠ ꯑꯁꯤꯅ ꯍꯨꯔꯥꯟ ꯆꯤꯟꯊꯤꯒꯤ ꯆꯥꯡꯁꯨ ꯌꯥꯝꯅ ꯍꯦꯟꯒꯠꯂꯛꯀꯅꯤ ꯑꯗꯨꯒ ꯃꯁꯥ ꯂꯥꯏꯔꯤꯛ ꯂꯥꯏꯁꯨ ꯌꯥꯝꯅ ꯇꯝꯃꯨꯔꯒ ꯃꯁꯥꯒꯤ ꯊꯕꯛ ꯐꯪꯗꯅ ꯂꯩꯕ ꯀꯌꯥꯁꯨ ꯀꯔꯞꯁꯟꯒꯤ ꯊꯕꯛ ꯀꯌꯥ ꯄꯥꯝꯂꯛꯀꯅꯤ ꯑꯗꯨꯅ ꯁꯔꯀꯥꯔꯅ ꯃꯣꯏ ꯃꯣꯏꯒꯤ ꯃꯁꯥꯒꯤ ꯑꯣꯏꯕ ꯃꯊꯧ ꯑꯃꯨꯛꯃꯨꯛ ꯄꯤꯕꯤꯔꯗꯤ ꯀꯔꯞꯁꯟ ꯀꯌꯥꯁꯨ ꯍꯟꯊꯗꯨꯅ ꯈꯨꯟꯅꯥꯏꯒꯤ ꯑꯐꯕ ꯀꯌꯥꯁꯨ ꯑꯣꯏꯒꯅꯤ